ꯆꯥꯛ ꯊꯣꯡꯕ ꯑꯁꯤ ꯅꯨꯄꯤ ꯈꯛꯀꯤ ꯃꯊꯧꯅꯦꯅ ꯈꯟꯖꯗꯦ ꯑꯩ ꯅꯨꯄꯤ ꯅꯨꯄꯥꯅꯁꯨ ꯇꯧꯕ ꯌꯥꯏ ꯆꯥꯛ ꯊꯣꯡꯕ ꯈꯣꯠꯄꯁꯤ ꯅꯨꯄꯤꯅ ꯀꯔꯤꯒꯨꯝꯕ ꯅꯥꯔꯕ ꯈꯣꯠꯂꯕ ꯏꯃꯨꯡꯗ ꯀꯔꯤꯒꯨꯝꯕ ꯑꯃ ꯍꯥꯏꯗꯤ ꯑꯉꯥꯡ ꯅꯨꯄꯤ ꯎꯟꯅꯕ ꯈꯣꯠꯅꯕ ꯃꯇꯝꯗꯁꯨ ꯅꯨꯄꯥꯅ ꯑꯗꯨꯝ ꯊꯣꯡꯕꯤꯕ ꯌꯥꯏ ꯑꯗꯣ ꯑꯩꯒꯤ ꯏꯃꯨꯡ ꯃꯅꯨꯡꯗꯗꯤ ꯑꯗꯨꯒꯤ ꯍꯥꯏꯔꯨꯔꯗꯤ ꯌꯥꯝꯅ ꯅꯨꯡꯉꯥꯏ ꯑꯩꯒꯤ ꯏꯆꯥ ꯅꯨꯄꯥ ꯑꯍꯥꯟꯅꯁꯨ ꯑꯗꯨꯝ ꯊꯣꯡꯕꯤ ꯑꯗꯨꯒ ꯏꯆꯥ ꯅꯨꯄꯥ ꯑꯇꯣꯝꯕꯅꯁꯨ ꯌꯨꯝ ꯀꯩꯒꯤ ꯑꯗꯨꯝ ꯑꯩꯒꯤ ꯃꯇꯦꯡ ꯇꯧꯕꯤ ꯑꯗꯨꯒꯤ ꯍꯥꯏꯔꯨꯔꯗꯤ ꯑꯩꯈꯣꯏ ꯏꯃꯨꯡ ꯃꯅꯨꯡꯒꯤ ꯅꯨꯄꯥꯁꯤꯡꯗꯤ ꯑꯩꯒꯤ ꯌꯥꯝ ꯃꯇꯦꯡ ꯇꯧꯕꯤ ꯑꯗꯨꯒꯤ ꯌꯥꯝ ꯅꯨꯡꯉꯥꯏ